ꯕꯥꯏ ꯑꯩꯅ ꯉꯔꯥꯡ ꯃꯤꯁꯣꯗꯒꯤ ꯗ꯭ꯔꯦꯁ ꯀꯛꯄꯗꯣ ꯑꯩ ꯉꯔꯥꯡ ꯑꯗꯨꯝ ꯊꯦꯡꯗꯅ ꯑꯗꯨꯝ ꯌꯦꯡꯗ꯭ꯔꯦ ꯁꯥꯟꯅꯕ ꯆꯠꯂꯦ ꯑꯗꯨ ꯍꯂꯛꯑꯒ ꯑꯩꯅ ꯍꯧꯖꯤꯛ ꯌꯦꯡꯕꯅꯦ ꯗ꯭ꯔꯦꯁꯇꯣ ꯑꯗꯣ ꯑꯩꯅ ꯐꯨꯔꯤꯠ ꯀꯛꯈ꯭꯭ꯔꯒ ꯈꯣꯡꯎꯞ ꯑꯣꯏꯅ ꯌꯥꯎꯔ ꯂꯥꯛꯑꯦ ꯑꯁ ꯑꯩꯅ ꯁꯥꯎꯅꯤꯡꯕꯁꯦ ꯑꯩꯅ ꯑꯗꯣ ꯃꯣꯏ ꯈꯣꯡꯎꯞꯇꯨꯁꯨ ꯑꯩꯅ ꯂꯧꯁꯤꯟꯒꯦ ꯇꯧꯕꯅꯦ ꯑꯗꯨ ꯈꯣꯡꯎꯞꯇꯨꯁꯨ ꯅꯥꯝꯃ ꯅꯥꯝꯃ ꯑꯣꯟꯅꯔꯒ ꯑꯣꯏꯅ ꯌꯥꯎꯁꯤꯜꯂꯛꯑꯦ ꯂꯦꯐ ꯂꯦꯐ ꯉꯥꯛꯇ ꯌꯥꯎꯁꯜꯂ ꯂꯥꯛꯑꯦ ꯑꯗꯨꯅ ꯑꯩꯅ ꯁꯥꯎꯅꯤꯡꯗꯅ ꯉꯔꯥꯡ ꯃꯤꯁꯣꯒꯤ ꯃꯣꯏꯒꯤ ꯐꯤꯗ ꯕꯦꯛꯇꯒ ꯑꯩꯅ ꯍꯥꯏꯈꯤꯕꯅꯤ ꯅꯣꯏ ꯄ꯭ꯔꯗꯛꯁꯤ ꯌꯥꯝꯅ ꯌꯥꯝꯅ ꯐꯔꯛ ꯇꯥꯏ ꯅꯣꯏꯁꯦ ꯃꯃꯥꯡꯗꯁꯨ ꯑꯩꯅ ꯀꯛꯄꯗ ꯁꯨꯃꯥꯏꯅ ꯇꯧꯁꯤꯜꯂꯛꯑꯦ ꯑꯗꯣ ꯍꯟꯗꯛꯁꯨ ꯍꯥꯞꯆꯤꯜꯂꯛꯑꯦꯅ ꯑꯩꯅ ꯐꯤꯗꯕꯦꯛꯇ ꯄꯦꯈꯤꯕꯅꯤ ꯑꯗꯣ ꯁꯤ ꯔꯤꯇꯟ ꯇꯧꯕꯗꯣ ꯀꯃꯥꯏꯅ ꯇꯧꯕꯅꯣ ꯅꯪ ꯑꯃꯨꯛꯇꯪ ꯂꯥꯛꯑꯒ ꯌꯦꯡꯕꯤꯒꯦꯔꯣ ꯑꯣ ꯂꯥꯛꯑꯣ ꯑꯩ ꯌꯨꯃꯗ ꯂꯩ ꯈꯔ ꯊꯨꯔꯛꯑꯣ